ꯑꯩꯅ ꯀꯅꯥꯒꯨꯝꯕꯒꯤꯗꯃꯛꯇ ꯈꯨꯗꯣꯜ ꯑꯃ ꯑꯣꯏꯅ ꯋꯥꯔꯦꯡ ꯁꯩꯔꯦꯡ ꯏꯕ ꯍꯥꯏꯕꯁꯤ ꯌꯥꯎꯈ꯭ꯔꯦ ꯃꯈꯣꯏꯅ ꯋꯥꯔꯦꯡ ꯁꯩꯔꯦꯡ ꯑꯗꯨ ꯌꯥꯝꯅ ꯄꯥꯝꯕꯁꯨ ꯑꯣꯏꯈꯤ ꯑꯗꯨꯒ ꯌꯥꯝꯅ ꯅꯨꯡꯁꯤꯅꯁꯨ ꯑꯗꯨꯒꯤ ꯄꯥꯎꯈꯨꯝ ꯍꯟꯕꯤꯔꯛꯈꯤ ꯑꯩꯅ ꯏꯈꯤꯕ ꯋꯥꯔꯦꯡ ꯁꯩꯔꯦꯡ ꯑꯗꯨꯗꯤ ꯑꯩꯈꯣꯏꯅ ꯑꯍꯥꯟꯕ ꯑꯣꯏꯅ ꯎꯅꯕ ꯅꯨꯃꯤꯠꯇ ꯅꯪꯅ ꯂꯦꯞꯇꯨꯅ ꯂꯩꯔꯤꯕꯗꯣ ꯎꯕꯗ ꯑꯩꯅ ꯑꯦ ꯑꯁꯤꯗꯤ ꯌꯥꯝꯅ ꯅꯨꯡꯁꯤꯕ ꯌꯥꯝꯅ ꯆꯝꯂꯕ ꯑꯉꯥꯡ ꯑꯃ ꯃꯥꯜꯂꯤ ꯑꯃꯁꯨꯡ ꯃꯍꯥꯛ ꯎꯕꯗ ꯀꯔꯤꯅꯣ ꯑꯃ ꯃꯅꯨꯡꯗꯒꯤ ꯅꯨꯡꯁꯤꯕ ꯑꯣꯏ ꯀꯔꯤꯕꯣꯏ ꯀꯔꯤꯅꯣ ꯑꯃ ꯐꯥꯎꯔꯛꯄꯗ ꯑꯩꯅ ꯑꯩꯈꯣꯏ ꯏꯃꯥꯟꯅꯕꯤꯁꯤꯡꯗ ꯍꯥꯏꯅꯕꯗ ꯑꯁꯤ ꯑꯉꯥꯡ ꯑꯁꯤꯗꯤ ꯌꯥꯝꯅ ꯂꯥꯏꯔꯤꯛꯁꯨ ꯍꯩ ꯒ꯭ꯌꯥꯟꯁꯨ ꯇꯥꯕ ꯃꯥꯜꯂꯤ ꯍꯥꯏꯅ ꯍꯥꯏꯅꯈꯤ ꯃꯗꯨꯒꯤ ꯅꯣꯡꯃ ꯅꯤꯅꯤ ꯂꯩꯔꯒ ꯅꯪꯒ ꯑꯩꯒ ꯂꯝꯕꯤ ꯁꯝꯅꯕꯗ ꯃꯤꯠꯆꯥꯟꯅꯈꯤ ꯃꯤꯠꯆꯥꯟꯅꯕ ꯑꯗꯨꯗ ꯅꯪꯅꯁꯨ ꯐꯅ ꯀꯨꯏꯅ ꯑꯩꯕꯨ ꯌꯦꯡꯂꯛꯈꯤ ꯑꯩꯅꯁꯨ ꯅꯪꯕꯨ ꯐꯅ ꯀꯨꯏꯅ ꯌꯦꯡꯈꯤ ꯑꯩꯈꯣꯏ ꯏꯕꯥꯅꯤꯅ ꯌꯦꯡꯅꯕꯗꯨ ꯎꯔꯒ ꯃꯤꯅ ꯃꯣꯃꯣꯟ ꯃꯣꯃꯣꯟ ꯅꯣꯛꯇꯨꯅ ꯌꯥꯝꯅ ꯂꯛꯅꯔꯛꯈꯤ ꯃꯗꯨꯒꯤ ꯃꯇꯝ ꯑꯗꯣ ꯌꯥꯝꯅ ꯐꯖꯔꯕ ꯃꯇꯝꯅꯤ ꯑꯗꯨꯒꯤ ꯃꯇꯨꯡꯗ ꯅꯣꯡꯃ ꯑꯩꯅ ꯌꯥꯝꯅ ꯍꯔꯥꯎꯕ ꯅꯨꯃꯤꯠ ꯑꯃꯗ ꯅꯪꯉꯣꯟꯗ ꯑꯩꯅ ꯑꯩ ꯅꯨꯡꯁꯤ ꯍꯥꯏꯕ ꯍꯥꯏꯗꯣꯔꯛꯄ ꯑꯗꯨꯗ ꯅꯪꯅ ꯌꯥꯔꯛꯈꯤ ꯅꯪꯅꯁꯨ ꯑꯩꯁꯨ ꯅꯪꯕꯨ ꯅꯨꯡꯁꯤ ꯅꯍꯥꯟꯗꯒꯤ ꯍꯥꯏꯅꯤꯡꯉꯝꯕꯅꯤ ꯍꯥꯏꯅ ꯍꯥꯏꯔꯛꯈꯤ ꯃꯇꯝ ꯑꯗꯨꯗ ꯅꯪꯅ ꯍꯥꯟꯅ ꯍꯥꯏꯔꯛꯂꯝꯂꯒꯗꯤ ꯑꯩꯅꯁꯨ ꯌꯥꯝ ꯍꯔꯥꯎꯒꯗꯕꯅꯤꯀꯣ ꯍꯥꯏꯅ ꯑꯩꯅ ꯂꯛꯅꯗꯨꯅ ꯏꯕ ꯀꯌꯥ ꯑꯃꯁꯨ ꯂꯩꯈꯤ ꯃꯐꯝ ꯃꯇꯝ ꯈꯪꯗꯅ ꯑꯩꯈꯣꯏꯅ ꯋꯥꯔꯤ ꯁꯥꯗꯨꯅ ꯃꯌꯥꯝ ꯑꯃ ꯇꯧꯕ ꯀꯣꯏꯕ ꯆꯠꯄ ꯀꯣꯏꯕ ꯆꯠꯄꯗꯁꯨ ꯃꯦꯃꯣꯔꯤ ꯀꯌꯥ ꯑꯃ ꯂꯩ ꯀꯣꯏꯕ ꯆꯠꯄꯗ ꯅꯠꯇꯅ ꯑꯩꯈꯣꯏꯅ ꯁ꯭ꯀꯨꯜꯗ ꯅꯪꯅ ꯚꯦꯔꯦꯟꯗꯥ ꯃꯅꯥꯛꯇ ꯂꯦꯞꯇꯨꯅ ꯑꯩꯅ ꯅꯨꯡꯁꯥ ꯌꯥꯏꯕ ꯑꯣꯏꯅ ꯊꯣꯛꯂꯛꯄꯗ ꯅꯪꯅ ꯍꯥꯏꯐꯦꯠ ꯌꯦꯡꯂꯛꯇꯨꯅ ꯃꯣꯃꯣꯟ ꯅꯣꯛꯂꯛꯄ ꯑꯩꯅ ꯍꯥꯏꯐꯦꯠ ꯌꯦꯡꯗꯨꯅ ꯅꯣꯛꯄ ꯑꯁꯤꯁꯤꯡ ꯑꯁꯤ ꯎꯕꯗ ꯋꯥꯈꯜꯗ ꯊꯃꯣꯏꯗ ꯀꯩꯅꯣꯝ ꯑꯃ ꯐꯥꯎꯋꯦ ꯌꯥꯝꯅꯁꯨ ꯍꯔꯥꯎꯋꯦ ꯅꯪꯅ ꯑꯩꯒꯤ ꯑꯣꯏꯔꯦ ꯍꯥꯏꯕ ꯈꯟꯕꯗ ꯉꯁꯤ ꯍꯥꯏꯕ ꯅꯨꯃꯤꯠ ꯑꯁꯤꯗꯤ ꯑꯩꯅ ꯅꯪ ꯌꯥꯝ ꯅꯨꯡꯁꯤ ꯍꯥꯏꯅ ꯏꯈꯤ ꯃꯇꯝ ꯑꯗꯨꯗ ꯃꯍꯥꯛꯅ ꯑꯩꯅꯁꯨ ꯌꯥꯝ ꯅꯨꯡꯁꯤ ꯍꯥꯏꯅ ꯄꯥꯎꯈꯨꯝ ꯑꯣꯏꯅ ꯌꯥꯝ ꯐꯖꯅ ꯌꯥꯝ ꯅꯨꯡꯁꯤꯅ ꯁꯩꯔꯦꯡ ꯑꯃ ꯑꯣꯏꯅ ꯏꯔꯛꯈꯤ ꯃꯍꯥꯛꯅ ꯏꯔꯛꯄ ꯁꯩꯔꯦꯡ ꯑꯗꯨꯗꯤ ꯅꯤꯡꯁꯤꯡꯕꯗꯤ ꯉꯝꯗ꯭ꯔꯦ ꯑꯗꯨꯕꯨ ꯌꯥꯝꯅ ꯅꯨꯡꯁꯤꯕ ꯁꯩꯔꯦꯡ ꯑꯃꯗꯤ ꯑꯣꯏꯈꯤꯕꯅꯤ ꯑꯩꯈꯣꯏꯒꯤ ꯊꯥ ꯇꯔꯥ ꯐꯥꯔꯛꯂꯕ ꯃꯇꯝꯗ ꯑꯩꯅ ꯅꯪ ꯕꯣꯔꯗꯤꯡ ꯂꯩꯕꯗ ꯂꯦꯇꯔ ꯑꯃ ꯑꯣꯏꯅ ꯅꯈꯣꯏꯒꯤ ꯅꯃꯥꯟꯅꯕꯁꯤꯡꯗ ꯄꯤꯔꯛꯈꯤ ꯅꯪꯗꯤ ꯅꯥꯗꯨꯅ ꯂꯩ ꯍꯥꯏ ꯑꯗꯨꯅ ꯁ꯭ꯀꯨꯜ ꯂꯥꯛꯄ ꯉꯝꯈꯤꯗꯦ ꯃꯇꯝ ꯑꯗꯨꯗ ꯑꯩꯅ ꯏꯈꯤꯕ ꯑꯗꯨꯗꯤ ꯑꯩ ꯍꯧꯖꯤꯛ ꯐꯥꯎꯕ ꯅꯤꯡꯁꯤꯡꯉꯤ ꯃꯦ ꯋꯤ ꯒ꯭ꯔꯣ ꯇꯨꯒꯦꯗꯔ ꯂꯞ ꯑꯦꯟ ꯃꯦꯛ ꯔꯤꯃꯥꯔꯛꯀꯦꯕꯜ ꯃꯣꯃꯦꯟꯁ ꯊ꯭ꯔꯨꯑꯥꯎꯠ ꯑꯋꯥꯔ ꯂꯥꯏꯐ ꯍꯥꯏꯅ ꯏꯈꯤꯕꯅꯤ ꯑꯁꯤꯒꯤ ꯃꯤꯅꯤꯡ ꯑꯗꯨ ꯈꯟꯕꯗ ꯅꯪꯅ ꯑꯗꯨꯛꯀꯤ ꯃꯇꯤꯛ ꯍꯔꯥꯎꯈꯤ ꯅꯪꯅ ꯑꯗꯨꯗꯣ ꯄꯨ ꯄꯨꯗꯨꯅ ꯅꯈꯣꯏꯒꯤ ꯕꯣꯔꯗꯤꯡꯒꯤ ꯃꯤ ꯃꯌꯥꯝꯗ ꯁꯤꯗꯤ ꯑꯩꯈꯣꯏ ꯅꯨꯄꯤꯅ ꯏꯔꯛꯄꯅꯤ ꯍꯥꯏꯅ ꯎꯠꯈꯤꯕ ꯃꯌꯥꯝ ꯑꯗꯣ ꯑꯩ ꯍꯧꯖꯤꯛ ꯐꯥꯎꯕ ꯅꯤꯡꯁꯤꯡꯉꯤ ꯅꯪꯅ ꯃꯊꯪ ꯅꯨꯃꯤꯠꯇ ꯉꯝꯕꯣꯏ ꯉꯝꯗꯕꯣꯏ ꯅꯁꯥ ꯅꯨꯡꯉꯥꯏꯇꯗꯅ ꯁ꯭ꯀꯨꯜꯗ ꯂꯥꯛꯑꯒ ꯁ꯭ꯀꯨꯜꯗꯒꯤ ꯑꯩꯉꯣꯟꯗ ꯏꯔꯛꯄ ꯂꯦꯇꯔ ꯑꯗꯨ ꯈꯨꯠꯇ ꯄꯤꯔꯛꯇꯨꯅ ꯐꯖꯔꯕ ꯀꯌꯥ ꯑꯃ ꯋꯥꯍꯩ ꯋꯥꯇꯥ ꯁꯤꯖꯤꯟꯅꯗꯨꯅ ꯑꯩꯈꯣꯏ ꯀꯣꯟꯅ ꯐꯖꯅ ꯂꯥꯏꯔꯤꯛ ꯂꯥꯏꯁꯨ ꯇꯝꯃꯤꯟꯅꯕ ꯑꯣꯏꯁꯤꯀꯣ ꯍꯥꯏꯅ ꯍꯥꯏꯔꯛꯄꯗꯣ ꯑꯗꯨꯗ ꯑꯩꯅ ꯌꯥꯝꯅ ꯍꯔꯥꯎꯈꯤ ꯑꯁꯨꯝꯅ ꯋꯥꯔꯦꯡ ꯁꯩꯔꯦꯡ ꯀꯌꯥ ꯑꯃ ꯏꯕꯗ ꯃꯈꯣꯏꯅꯁꯨ ꯌꯥꯝ ꯍꯔꯥꯎꯈꯤ ꯃꯈꯣꯏꯅ ꯏꯔꯛꯄꯗꯁꯨ ꯑꯩꯅ ꯌꯥꯝ ꯍꯔꯥꯎꯈꯤ